ꯑꯁ ꯅꯨꯃꯤꯠ ꯃꯉꯥꯅꯤꯒꯤ ꯃꯃꯥꯡꯗ ꯑꯩꯅ ꯌꯥꯝ ꯄꯥꯝꯖꯅ ꯄꯦꯟ ꯄꯥꯔꯀꯔ ꯑꯃ ꯏꯁꯇꯦꯁꯟꯅꯔꯤꯗꯒꯤ ꯂꯩꯖꯕꯅꯤ ꯑꯗꯨꯕꯨ ꯂꯥꯏꯕꯛ ꯊꯤꯕꯗꯒꯤ ꯄꯥꯔꯀꯔ ꯑꯗꯨ ꯑꯩꯅ ꯏꯕ ꯍꯧꯕꯒ ꯃꯨꯛ ꯀꯂꯝ ꯃꯆꯤꯟ ꯑꯗꯨ ꯌꯥꯈꯤꯗ꯭ꯔꯦ ꯃꯨꯛꯁꯨ ꯆꯥꯏꯊꯣꯛꯑꯦ ꯌꯥꯗ꯭ꯔꯦ ꯏꯕ ꯌꯥꯈꯤꯗ꯭ꯔꯦ ꯄꯩꯁꯥ ꯌꯥꯝ ꯇꯥꯡꯉꯁꯨ ꯇꯥꯡꯅ ꯍꯥꯏꯅ ꯑꯩꯅ ꯄꯥꯝꯃꯟꯈꯤꯗꯅ ꯄꯥꯀꯔ ꯑꯗꯨ ꯂꯧꯔꯛꯈꯤꯕꯅꯤ ꯑꯗꯨꯕꯨ ꯌꯥꯈꯤꯗ꯭ꯔꯦ ꯂꯥꯏꯕꯛ ꯊꯤꯕꯅꯤ ꯃꯁꯤ